ꯍꯂꯣ ꯏꯆꯥꯅꯨꯄꯤꯒꯤ ꯑꯩ ꯅꯨꯄꯤꯒꯤ ꯈꯣꯡꯎꯞ ꯑꯝꯇ ꯌꯦꯡꯒꯦ ꯇꯧꯅꯤꯗ ꯍꯥ ꯑ ꯂꯧꯅꯤ ꯂꯣꯏ ꯌꯦꯡꯉꯗꯧꯅꯤ

ꯍꯣꯏ ꯑꯗꯨ ꯑꯗꯨ ꯑꯗꯨ ꯌꯦꯡꯉꯒ ꯂꯧꯒꯦ ꯇꯧꯕ ꯌꯨꯝꯒꯤꯁꯨ ꯑꯗꯒꯤ ꯂꯨꯍꯣꯡ ꯈꯣꯡꯗꯣꯡꯕ ꯆꯠꯄꯒꯤꯁꯨ ꯑꯗꯨ ꯌꯦꯡꯒꯦ ꯇꯧꯕ ꯏꯆꯥꯅꯨꯄꯤꯁꯦ ꯆꯍꯤ ꯇꯔꯥꯒ ꯇꯔꯨꯛ ꯇꯔꯦꯠ ꯑꯗꯨꯃꯥꯏ ꯍꯥꯏꯔꯛꯑꯦ ꯑ ꯑ ꯑ ꯑꯣ ꯑ ꯑꯧ ꯄꯥꯝꯃꯦ ꯄꯥꯝꯃꯦ ꯑꯗꯨ ꯄꯥꯝꯕꯗꯨ ꯑꯗ ꯃꯥꯅ ꯑ ꯑ ꯂꯩ ꯂꯩ ꯑ ꯍꯣꯏ ꯍꯣꯏ ꯍꯣꯏ ꯌꯦꯡꯒꯦꯅꯦ ꯂꯥꯛꯄ ꯇꯧꯕꯅꯤꯗ ꯑꯗꯨꯗꯤ ꯀꯩꯅꯣꯅꯦ ꯑꯃꯗꯤ ꯑꯉꯥꯡꯕ ꯑꯣꯏꯅ ꯑꯣꯏꯔꯅꯤ ꯏꯆꯥꯅꯨꯄꯤꯒꯤꯗꯨꯅ ꯑꯩꯈꯣꯏꯒꯤ ꯀꯩꯅꯣ ꯕ꯭ꯔꯥꯎꯁ ꯍꯥꯏꯒꯗ꯭ꯔꯥ ꯂꯩ ꯃꯆꯨ ꯍꯥꯏꯐꯦꯠ ꯆꯪꯕꯗꯣ ꯑꯗꯨ ꯑꯣꯏꯅ ꯇꯧꯕꯤꯔꯣꯅ ꯍꯥꯏꯌꯦ ꯑ ꯑ ꯌꯥꯎꯋꯤ ꯌꯥꯎꯋꯤ ꯑ ꯃꯁꯥ ꯌꯥꯎꯔꯁꯨ ꯌꯥꯏ ꯌꯥꯎꯗ꯭ꯔꯁꯨ ꯃꯣꯏꯗꯤ ꯀꯩꯅꯣꯗꯨꯗꯤ ꯑꯩꯅ ꯈꯪꯉꯝꯅꯤꯅ ꯑ ꯍꯣꯏ ꯍꯣꯏ ꯍꯣꯏ ꯍꯣꯏ ꯍꯣꯏ ꯌꯦꯡꯉꯒꯦ ꯌꯦꯡꯉꯒꯦ ꯑꯣ ꯑꯣ ꯑꯩ ꯏꯁꯥꯒꯤꯗꯤ ꯑꯩꯈꯣꯏ ꯌꯦꯡꯕꯨꯗꯤ ꯌꯦꯡꯅꯤ ꯑꯩ ꯏꯁꯥꯒꯤꯁꯦ ꯑꯩꯒꯤ ꯊꯧꯗꯣꯛ ꯋꯥꯊꯣꯛꯁꯦ ꯀꯌꯥ ꯆꯠꯀꯟꯗꯦ ꯑꯩꯈꯣꯏ ꯅꯨꯄꯤ ꯑꯉꯥꯡ ꯑꯣꯏ ꯊꯥꯕꯅꯤꯅ ꯍꯣꯏ ꯑꯗꯨꯏꯁꯨ ꯌꯦꯡꯕꯨꯗꯤ ꯂꯥꯛꯄꯨ ꯂꯥꯛꯑꯗꯤ ꯂꯣꯏ ꯌꯦꯡꯉꯗꯝꯅꯤ ꯀꯩꯅꯣ ꯔꯦꯠꯀꯤ ꯀꯌꯥ ꯂꯩꯒꯦ ꯑꯣ ꯑ ꯑꯗꯨꯗꯤ ꯄꯥꯝꯗꯦ ꯑ ꯃꯔꯤ ꯃꯔꯤ ꯌꯥꯎꯕ ꯄꯥꯝꯃꯤ ꯃꯔꯤ ꯌꯥꯎꯕꯅ ꯈꯔ ꯑꯩꯈꯣꯏꯗꯗꯤ ꯎꯝ ꯑꯣ ꯑꯣ ꯎꯝ ꯑꯣ ꯌꯦꯡꯉꯒꯦ ꯌꯦꯡꯉꯒꯦ ꯑꯗꯨꯗꯤ ꯎꯝ ꯃꯥꯏ ꯀꯝꯄꯅꯤꯁꯦ ꯐꯩꯌꯦ ꯀꯔꯝꯕ ꯑꯁ ꯑꯣ ꯌꯦꯡꯉꯒꯦ ꯎꯝ ꯍꯣꯏ ꯑꯣꯏ ꯂꯧꯒꯦ ꯎꯝ ꯑ ꯑ ꯁꯥꯏꯁꯂꯣ ꯁꯥꯏꯁꯁꯦ ꯑꯥꯏꯠꯅꯦ ꯑꯥꯏꯠꯅꯦ ꯑ ꯑꯣ ꯌꯦꯡꯉꯣ ꯌꯦꯡꯉꯣ ꯑꯃꯨꯕ ꯑꯃꯨꯕꯗꯤ ꯑꯧ ꯌꯦꯡꯉꯣ ꯌꯦꯡꯉꯣ ꯑꯃꯨꯕꯗꯤ ꯑꯩ ꯄꯥꯝꯗꯕ ꯎꯝ ꯑꯣ ꯑꯗꯣ ꯑꯉꯥꯡꯕꯗꯨꯁꯨ ꯄꯥꯝꯗꯕ ꯀꯩꯅꯣ ꯇꯧꯒꯦ ꯑꯃꯨꯕ ꯑꯃꯨꯕꯗꯣ ꯌꯦꯡꯉꯁꯤ ꯍꯣꯏ ꯍꯣꯏ ꯑꯧ ꯑ ꯍꯣꯏ ꯍꯣꯏ ꯑ ꯑꯗꯨꯃꯥꯏ ꯂꯩꯔꯝꯃꯅꯤ ꯍꯣꯏ ꯌꯥꯏ ꯌꯥꯏ ꯀꯦꯁ ꯀꯦꯁ ꯑꯣꯏ ꯇꯧꯔꯝꯒꯦ ꯀꯩꯅꯣ ꯍꯣꯏ ꯂꯥꯛꯀꯦ ꯂꯥꯛꯀꯦ ꯍꯣꯏ ꯍꯣꯏ ꯂꯥꯛꯀꯦ ꯂꯥꯛꯀꯦ ꯎꯝ